ꯑꯩꯈꯣꯏꯒꯤ ꯏꯃꯨꯡ ꯃꯅꯨꯡ ꯑꯁꯤ ꯈꯥꯉꯕꯣꯛ ꯈꯥꯉꯕꯣꯛ ꯃꯈꯥ ꯂꯩꯀꯥꯏꯗꯒꯤꯅꯤ ꯊꯧꯕꯥꯜ ꯃꯅꯤꯄꯨꯔ ꯃꯅꯤꯄꯨꯔꯗꯒꯤꯅꯤ ꯑꯩꯈꯣꯏꯒꯤ ꯏꯃꯨꯡ ꯃꯅꯨꯡ ꯑꯁꯤ ꯃꯤ ꯃꯉꯥ ꯑꯩꯒꯤ ꯏꯃꯥ ꯕꯕꯥ ꯑꯃꯗꯤ ꯏꯆꯦ ꯑꯩꯒꯤ ꯏꯅꯥꯎ ꯅꯨꯄꯤ ꯑꯩꯍꯥꯛ ꯑꯩꯈꯣꯏꯒꯤ ꯕꯕꯥꯅ ꯃꯅꯤꯄꯨꯔꯒꯤ ꯄꯨꯂꯤꯁ ꯑꯣꯏ ꯄꯨꯂꯤꯁꯇ ꯁꯤꯟꯐꯝ ꯑꯣꯏꯅ ꯊꯕꯛ ꯇꯧꯕꯤꯔꯤ ꯑꯩꯈꯣꯏ ꯏꯃꯥꯅ ꯍꯥꯎꯁ ꯍꯥꯎꯁ ꯋꯥꯏꯐ ꯑꯣꯏꯅ ꯏꯃꯨꯡꯒꯤ ꯊꯕꯛ ꯏꯪꯈꯥꯡ ꯍꯣꯠꯅꯖꯔꯤ ꯑꯩꯍꯥꯛ ꯍꯧꯖꯤꯛ ꯗꯤ ꯑꯦꯝ ꯀꯣꯂꯦꯖꯇ ꯐꯥꯏꯕ ꯐꯥꯏꯕ ꯁꯦꯃꯤꯁꯇꯔ ꯀꯥꯖꯔꯤ ꯑꯩꯒꯤ ꯏꯆꯦꯅ ꯍꯟꯗꯛ ꯍꯟꯗꯛꯇ ꯇꯨ ꯊꯥꯎꯖꯟ ꯇ꯭ꯋꯦꯟꯇꯤ ꯊ꯭ꯔꯤꯒꯤ ꯅꯕꯦꯝꯕꯔꯒꯤ ꯇꯥꯡ ꯀꯨꯟꯒ ꯅꯤꯊꯣꯏꯗ ꯂꯨꯍꯣꯡꯈ꯭ꯔꯦ ꯕꯥꯁꯤꯈꯣꯡ ꯕꯥꯁꯤꯈꯣꯡꯗ ꯑꯗꯨꯒ ꯑꯩꯒꯤ ꯏꯅꯥꯎꯄꯤ ꯑꯁꯤꯅ ꯀ꯭ꯂꯥꯁ ꯑꯦꯂꯕꯦꯟ ꯀꯥꯖꯔꯤ ꯀ꯭ꯂꯥꯁ ꯀ꯭ꯂꯥꯁ ꯑꯦꯂꯕꯦꯟ ꯀꯦ ꯑꯦꯝ ꯕ꯭ꯂꯨꯃꯤꯡ ꯍꯥꯌꯔ ꯁꯦꯀꯦꯟꯗꯔꯤ ꯈꯥꯉꯕꯣꯛꯇ ꯑꯩ ꯏꯅꯥꯎꯄꯤꯁꯤ ꯀꯥꯖꯔꯤ ꯑꯩꯈꯣꯏ ꯏꯃꯨꯡꯒꯤ ꯌꯥꯝ ꯐꯕ ꯍꯥꯏꯔꯒꯗꯤ ꯑꯩꯈꯣꯏꯒꯤ ꯏꯃꯨꯡꯒꯤ ꯊꯕꯛ ꯑꯃ ꯇꯧꯕ ꯃꯇꯝꯗ ꯏꯃꯨꯡ ꯃꯅꯨꯡ ꯄꯨꯟꯅ ꯄꯨꯟꯃꯤꯟꯅꯔꯒ ꯋꯥꯔꯦꯞ ꯂꯧꯃꯤꯟꯅꯔꯒ ꯁꯤ ꯊꯕꯛ ꯑꯁꯤ ꯐꯩ ꯑꯗꯨ ꯑꯗꯨ ꯐꯠꯇꯦ ꯑꯗꯨ ꯇꯥꯊꯣꯛ ꯇꯥꯁꯤꯟ ꯇꯧꯅꯔꯒ ꯑꯩꯈꯣꯏ ꯌꯥꯝ ꯐꯖꯅ ꯄꯣꯖꯤꯇꯤꯕ ꯑꯣꯏꯕ ꯃꯑꯣꯡꯗ ꯇꯧꯋꯤ ꯑꯗꯨꯒ ꯑꯩꯍꯣꯏ ꯕꯕꯥꯅ ꯌꯨꯝ ꯌꯨꯝꯒꯤ ꯆꯪꯒꯗꯕ ꯆꯥꯒꯗꯕ ꯊꯛꯀꯗꯕ ꯄꯣꯠ ꯆꯩ ꯄꯨꯝꯅꯃꯛ ꯑꯩꯈꯣꯏ ꯕꯕꯥꯅ ꯄꯨꯁꯤꯟꯕꯤꯔꯛꯏ ꯃꯦꯅꯦꯁ ꯇꯧꯕꯤ ꯑꯗꯨꯒꯅꯦ ꯃꯆꯥ ꯑꯍꯨꯝ ꯑꯁꯤꯕꯨ ꯌꯥꯝ ꯅꯨꯡꯉꯥꯏꯅ ꯃꯥꯒꯤ ꯑꯄꯥꯝꯕ ꯑꯅꯤꯡ ꯑꯄꯥꯝꯕ ꯃꯌꯥꯝ ꯑꯗꯨ ꯂꯣꯏꯅ ꯊꯨꯡꯍꯟꯕꯤ ꯑꯗꯨꯒꯤ ꯑꯩꯈꯣꯏ ꯕꯕꯥꯅ ꯇꯧꯔꯤꯕ ꯊꯕꯛ ꯑꯗꯨꯗ ꯑꯩꯈꯣꯏ ꯑꯩꯈꯣꯏ ꯃꯃꯥꯅ ꯃꯇꯦꯡ ꯄꯥꯡꯁꯤꯟꯗꯨꯅ ꯑꯩꯈꯣꯏ ꯏꯃꯨꯡ ꯑꯁꯤꯕꯨ ꯌꯥꯝꯅ ꯃꯤꯗꯜ ꯀ꯭ꯂꯥꯁ ꯑꯃꯗ ꯌꯥꯝ ꯅꯨꯡꯉꯥꯏ ꯌꯥꯏꯐꯕ ꯅꯠꯇ꯭ꯔꯒꯁꯨ ꯃꯤꯗꯜ ꯀ꯭ꯂꯥꯁ ꯑꯃꯗ ꯌꯥꯝ ꯅꯨꯡꯉꯥꯏꯅ ꯂꯩꯍꯟꯕ ꯉꯝꯃꯤ ꯑꯩꯈꯣꯏꯒꯤ ꯏꯆꯦ ꯏꯍꯥꯟ ꯍꯥꯟꯕ ꯌꯨꯝ ꯄꯥꯟꯈ꯭ꯔꯤꯁꯤ ꯏꯆꯦ ꯏꯆꯦꯁꯤꯅꯤ ꯌꯨꯝ ꯄꯥꯟꯈ꯭ꯔꯤꯁꯤꯁꯨ ꯃꯁꯥꯛꯁꯤ ꯃꯁꯥꯛꯀꯤ ꯇꯝꯐꯝ ꯊꯣꯛꯄ ꯂꯥꯏꯔꯤꯛ ꯃꯍꯩ ꯃꯁꯤꯡ ꯃꯇꯤꯛ ꯆꯥꯅ ꯍꯩꯔꯕ ꯃꯇꯝꯗ ꯃꯍꯥꯛ ꯑꯁꯤ ꯐꯖꯅ ꯏꯃꯥ ꯕꯕꯥꯒꯤꯅ ꯄꯥꯝꯂꯕ ꯃꯇꯨꯡꯗ ꯊꯥꯖ ꯌꯣꯟꯖꯔꯒ ꯑꯗꯨꯃꯥꯏꯅ ꯂꯨꯍꯣꯡꯈꯤꯕꯅꯤ ꯑꯗꯨꯒ ꯑꯩꯈꯣꯏꯒꯤ ꯑꯩꯒꯤ ꯂꯩꯀꯥꯏꯒꯤ ꯐ꯭ꯔꯦꯟ ꯁꯥꯔꯀꯜꯗ ꯍꯥꯏꯔꯒꯁꯨ ꯌꯥꯝꯅ ꯐꯩ ꯑꯩꯒꯤ ꯁꯞꯄꯣꯔꯠ ꯑꯌꯥꯝꯕꯅ ꯄꯣꯖꯤꯇꯤꯕ ꯑꯣꯏꯕ ꯃꯑꯣꯡꯗ ꯑꯦ ꯕꯥꯏ ꯑꯁꯤ ꯇꯧꯔꯗꯤ ꯇꯧꯃꯤꯟꯅꯁꯦ ꯈꯣꯠꯃꯤꯟꯅꯁꯦ ꯍꯥꯏꯕꯗꯨ ꯐꯖꯅ ꯇꯧꯋꯤ ꯑꯗꯨꯒ ꯀꯩꯅꯣꯝꯃ ꯑꯋꯥꯕ ꯇꯥꯔꯕ ꯃꯇꯝ ꯑꯃꯗꯁꯨ ꯂꯣꯏꯅ ꯃꯇꯦꯡ ꯄꯥꯡꯃꯤꯟꯅꯩ ꯑꯩꯒꯤ ꯑꯩꯒꯤ ꯄꯨꯄꯨ ꯕꯣꯕꯣꯛ ꯁꯄꯣꯔꯠ ꯇꯧꯔ ꯈꯣꯠꯂꯒ ꯑꯩꯒꯤ ꯅꯨꯡꯉꯥꯏꯕ ꯏꯟꯕꯥꯏꯔꯣꯟꯃꯦꯟ ꯑꯃꯗ ꯑꯗꯨꯃꯥꯏꯅ ꯅꯨꯡꯉꯥꯏꯅ ꯂꯩꯃꯤꯟꯅꯩ ꯑꯗꯨꯒ ꯇꯧꯔꯨ ꯇꯧꯔꯨ ꯊꯕꯛꯇꯨꯃꯁꯨ ꯂꯣꯏꯅ ꯑꯃꯅ ꯑꯃꯕꯨ ꯂꯣꯏꯅ ꯌꯦꯡꯁꯤꯟꯅꯗꯨꯅ ꯌꯥꯝ ꯁꯄꯣꯔꯠ ꯇꯧꯔꯒ ꯅꯨꯡꯉꯥꯏꯅ ꯂꯩꯃꯤꯟꯅꯩ ꯑꯩꯒꯤ ꯏꯃꯥꯟꯅꯕ ꯃꯔꯛꯇꯁꯨ ꯌꯥꯝꯅ ꯐꯕ ꯌꯥꯎꯋꯤ ꯐꯠꯇꯕ ꯌꯥꯎꯋꯤ ꯐꯠꯇꯕ ꯁꯤꯡꯗꯒꯤꯗꯤ ꯑꯩꯈꯣꯏ ꯂꯥꯞꯊꯣꯛꯆꯩ ꯂꯥꯞꯊꯣꯛꯂꯒ ꯑꯗꯨꯝ ꯏꯃꯥ ꯕꯕꯥꯅ ꯂꯥꯞꯊꯣꯛꯎ ꯈꯣꯠꯂꯨ ꯍꯥꯏꯕꯗꯒꯤ ꯑꯗꯨꯝ ꯂꯥꯞꯊꯣꯛꯏ ꯑꯗꯨꯒ ꯑꯩꯒꯤ ꯑꯐꯕ ꯏꯃꯥꯟꯅꯕ ꯁꯤꯡꯗꯨꯗꯤ ꯅꯨꯡꯉꯥꯏꯅ ꯄꯨꯜꯂꯒ ꯈꯣꯠꯂꯒ ꯑꯐꯕ ꯋꯦꯗ ꯀꯔꯤ ꯇꯧꯔꯒ ꯇꯧꯁꯤꯒꯦ ꯕꯥꯏ ꯆꯥꯎꯈꯠꯄ ꯊꯧꯔꯝ ꯂꯩꯀꯥꯏꯒꯤ ꯑꯣꯏꯕ ꯊꯧꯔꯝ ꯌꯥꯝ ꯃꯇꯦꯡ ꯄꯥꯡꯂꯒ ꯈꯣꯠꯂꯒ ꯅꯨꯡꯉꯥꯏ ꯌꯥꯏꯐꯅ ꯍꯤꯡꯃꯤꯟꯅꯩ ꯑꯗꯨꯒ ꯑꯩ ꯑꯩꯒꯤ ꯄꯥꯔꯁꯣꯅꯦꯜ ꯂꯥꯏꯕꯇ ꯍꯥꯏꯔꯒꯗꯤ ꯑꯩꯍꯥꯛ ꯑꯩꯍꯥꯛ ꯑꯁꯤ ꯀ꯭ꯂꯥꯁ ꯋꯥꯟꯗꯒꯤꯅ ꯀ꯭ꯂꯥꯁ ꯑꯥꯏꯠ ꯐꯥꯎꯁꯦ ꯀꯦ ꯑꯦꯝ ꯕ꯭ꯂꯨꯃꯤꯡꯗ ꯇꯝꯖꯩ ꯅꯥꯏꯟ ꯇꯦꯟꯁꯤꯅ ꯈꯥꯉꯕꯣꯛꯇ ꯇꯝꯖꯔꯛꯏ ꯑꯗꯨꯒ ꯑꯦꯂꯕꯦꯟ ꯇꯨꯋꯦꯜꯁꯤꯅ ꯅꯤꯌꯨ ꯏꯔꯥ ꯍꯥꯌꯔ ꯁꯦꯀꯦꯟꯗꯔꯤ ꯁ꯭ꯀꯨꯜ ꯁꯤꯗ ꯁ꯭ꯀꯨꯜꯗ ꯇꯝꯖꯔꯛꯏ ꯒ꯭ꯔꯦꯖꯨꯌꯦꯁꯟꯒꯤ ꯑꯣꯏꯅ ꯗꯤ ꯑꯦꯝ ꯀꯣꯂꯦꯖ ꯑꯣꯐ ꯁꯥꯏꯟꯁꯇ ꯇꯧꯖꯔꯛꯏ ꯑꯗꯨꯒ ꯍꯧꯖꯤꯛ ꯑꯩ ꯂꯥꯏꯔꯤꯛꯇ ꯑꯣꯏꯅ ꯐꯣꯀꯁ ꯄꯤꯖꯔꯤ ꯑꯇꯩ ꯑꯍꯦꯟꯕ ꯊꯕꯛ ꯀꯔꯤꯝꯇ ꯇꯧꯖꯗꯦ ꯁꯤꯅꯤ ꯑꯩꯈꯣꯏ ꯏꯃꯨꯡ ꯃꯅꯨꯡꯒꯤ ꯑꯣꯏꯕ ꯄꯣꯏꯟ ꯈꯤꯇꯪ ꯊꯝꯖꯔꯤꯁꯦ ꯑꯩꯒꯤ ꯑꯣꯏꯕ ꯃꯣꯠ